ꯑꯩꯅ ꯃꯌꯥꯝꯗ ꯍꯥꯏꯅꯤꯡꯕ ꯑꯃꯅ ꯁꯦꯟꯅꯕ ꯋꯥꯗꯅꯕ ꯄꯥꯝꯕꯤꯁꯤꯡꯒꯤ ꯑꯗꯨꯒ ꯃꯇꯥꯡꯗ ꯁꯝꯂꯞꯅ ꯈꯔ ꯍꯥꯏꯕꯤꯔꯛꯎ ꯌꯥꯝꯅ ꯇꯣꯏꯅ ꯁꯦꯟꯅꯕ ꯄꯥꯝꯕꯤꯁꯤꯡꯒꯤꯗꯃꯛꯇ ꯀꯔꯤ ꯀꯔꯤ ꯍꯣꯠꯅꯕꯒꯦ ꯍꯥꯏꯅ ꯁꯤꯗ ꯍꯥꯏꯔꯤꯕ ꯃꯔꯝ ꯑꯣꯏꯅ ꯑꯩꯈꯣꯏꯅ ꯕ꯭ꯔꯤꯐꯂꯤ ꯑꯩꯅ ꯍꯥꯏꯒꯦ ꯍꯥꯏꯕꯗ ꯑꯩꯈꯣꯏꯅ ꯎ ꯄꯥꯝꯕꯤꯁꯤꯡꯁꯤ ꯍꯦꯟꯅ ꯌꯣꯛꯄ ꯈꯣꯠꯄ ꯍꯦꯟꯅ ꯆꯥꯎꯅꯤꯡꯉꯥꯏꯒꯤ ꯌꯣꯛꯈꯠꯀꯦ ꯈꯣꯠꯀꯦ ꯇꯧꯔꯕꯗꯤ ꯑꯩꯈꯣꯏꯁꯤ ꯍꯤꯗꯥꯛ ꯃꯌꯥꯝꯁꯤꯁꯨ ꯑꯩꯈꯣꯏ ꯁꯤꯖꯤꯟꯅꯕ ꯇꯥꯕꯅꯤ ꯑꯩꯈꯣꯏꯅ ꯄꯥꯝꯕꯤ ꯑꯃ ꯊꯥꯕꯗ ꯍꯩ ꯄꯥꯝꯕꯤ ꯑꯣꯏꯔꯕꯁꯨ ꯎ ꯄꯥꯝꯕꯤ ꯑꯣꯏꯔꯕꯁꯨ ꯆꯥꯅꯤꯉꯥꯏꯒꯤ ꯄꯥꯝꯕꯤ ꯑꯣꯏꯔꯕꯁꯨ ꯊꯥꯅꯤꯉꯥꯏꯒꯤ ꯑꯗꯣ ꯈꯥꯏꯅꯤꯉꯥꯏꯒ ꯑꯃꯃꯝ ꯄꯥꯝꯕꯤ ꯍꯥꯏꯕꯁꯤꯗ ꯌꯥꯝ ꯂꯩꯌꯦ ꯄ꯭ꯂꯥꯟꯁ ꯍꯥꯏꯕꯁꯤ ꯌꯥꯝ ꯔꯤꯀ꯭ꯋꯦꯔ ꯑꯣꯏꯌꯦ ꯌꯥꯝ ꯗꯔꯀꯥꯔ ꯑꯣꯏꯌꯦ ꯑꯩꯈꯣꯏꯅ ꯃꯣꯏꯕꯨ ꯀꯤꯌꯥꯔꯂꯦꯁ ꯑꯣꯏꯗꯨꯅ ꯅꯥꯄꯤ ꯍꯥꯏꯕꯗ ꯈꯣꯠꯄꯗ ꯄꯀꯛ ꯀꯛꯊꯠꯄ ꯄꯪꯌꯥꯟ ꯌꯥꯟꯊꯠꯄ ꯃꯁꯤꯁꯤ ꯑꯩꯈꯣꯏ ꯆꯨꯝꯗꯦ ꯍꯥꯏꯅ ꯑꯩ ꯃꯌꯥꯝꯗ ꯍꯥꯏꯅꯤꯡꯉꯤ ꯃꯁꯤꯒꯤ ꯑꯩꯈꯣꯏꯅ ꯀꯛꯅꯤꯉꯥꯏ ꯑꯩꯈꯣꯏꯅ ꯑꯩꯈꯣꯏꯅ ꯁꯤꯗꯅꯤꯉꯥꯏ ꯑꯩꯈꯣꯏꯅ ꯀꯟꯅ ꯍꯣꯠꯅꯕ ꯇꯥꯏ ꯑꯩꯈꯣꯏꯅ ꯍꯣꯠꯅꯒꯗꯧꯔꯤꯕꯁꯤ ꯀꯃꯥꯏꯅ ꯍꯣꯠꯅꯒꯅꯤ ꯍꯥꯏꯔꯒ ꯑꯩꯈꯣꯏꯅ ꯎ ꯄꯥꯝꯕꯤ ꯑꯃꯁꯤ ꯊꯥꯔꯦ ꯍꯥꯏꯕ ꯃꯇꯝꯁꯤꯗ ꯔꯥꯎꯟ ꯑꯞ ꯍꯥꯏꯕ ꯍꯔꯕꯤꯁꯥꯏꯠ ꯏꯪꯂꯤꯁꯇ ꯍꯥꯏꯒꯦ ꯍꯥꯏꯔꯒꯅ ꯍꯔꯕꯤꯁꯥꯏꯠ ꯍꯤꯗꯥꯛꯅꯤ ꯃꯁꯤ ꯍꯤꯗꯥꯛ ꯃꯃꯤꯡꯅꯤ ꯍꯤꯗꯥꯛ ꯃꯁꯤꯒꯨꯝꯕꯁꯦ ꯀꯥꯞꯂꯒ ꯈꯣꯠꯂꯒ ꯑꯩꯈꯣꯏ ꯎ ꯄꯥꯝꯕꯤꯁꯤ ꯐꯖꯅ ꯌꯣꯛꯄ ꯈꯣꯠꯄ ꯇꯧꯕ ꯑꯃꯃ ꯑꯣꯏꯔꯕꯗꯤ ꯑꯩꯈꯣꯏꯁꯤ ꯌꯥꯝ ꯀꯥꯟꯅꯒꯅꯤ ꯃꯌꯥꯝꯒꯤꯗꯃꯛꯁꯨ ꯑꯩꯈꯣꯏꯒꯤ ꯄꯨꯟꯁꯤꯒꯤꯗꯃꯛꯇꯁꯨ ꯑꯗꯨ ꯎ ꯄꯥꯝꯕꯤ ꯑꯃ ꯂꯩꯔꯤꯕ ꯂꯩꯔꯤꯕ ꯃꯐꯝꯁꯤꯗ ꯏꯁꯤꯡꯁꯨ ꯌꯥꯝꯃꯦ ꯑꯗ ꯏꯁꯤꯡ ꯋꯥꯏ ꯋꯥꯏ ꯋꯥꯏ ꯏꯁꯤꯡꯁꯤ ꯂꯩꯇ꯭ꯔꯦ ꯍꯥꯏꯅ ꯑꯩꯈꯣꯏ ꯃꯌꯥꯝꯅ ꯀꯟꯅ ꯂꯥꯎꯗꯨꯅ ꯈꯣꯠꯇꯨꯅ ꯑꯃꯃ ꯇꯧꯕ ꯃꯇꯝꯁꯨ ꯂꯥꯛꯑꯦ ꯑꯁꯤꯁꯤ ꯀꯔꯤꯒꯤ ꯃꯔꯝ ꯑꯣꯏꯅ ꯑꯩꯈꯣꯏꯁꯤ ꯋꯥꯕ꯭ꯔꯥ ꯈꯣꯠꯄ꯭ꯔꯥ ꯇꯧꯕ꯭ꯔꯥ ꯍꯥꯏꯕꯗ ꯑꯩꯈꯣꯏ ꯎ ꯀꯛꯄ ꯎ ꯌꯥꯟꯕ ꯎ ꯄꯥꯝꯕꯤꯕꯨ ꯅꯨꯡꯁꯤꯗꯕ ꯄ꯭ꯂꯥꯟꯁꯤꯡꯕꯨ ꯑꯩꯈꯣꯏꯅ ꯄꯀꯛꯇ ꯀꯛꯊꯠꯄ ꯄꯪꯊꯥ ꯊꯥꯕ ꯄꯪꯃꯩ ꯃꯩꯊꯥꯕ ꯃꯁꯤꯗꯒꯤ ꯑꯩꯈꯣꯏ ꯏꯁꯤꯡꯁꯤ ꯁꯣꯔꯇꯦꯖ ꯂꯥꯛꯄꯅꯤ ꯑꯩꯈꯣꯏꯒꯤ ꯄꯥꯝꯕꯤ ꯐꯖꯅ ꯌꯣꯛꯂꯕꯗꯤ ꯏꯁꯤꯡꯁꯨ ꯌꯥꯔꯦ ꯏꯁꯤꯡꯁꯨ ꯅꯨꯡꯉꯥꯏꯔꯦ ꯍꯤꯡꯕ ꯈꯣꯠꯄ ꯅꯨꯡꯁꯤꯠ ꯅꯨꯡꯁꯤꯠ ꯅꯨꯡꯁꯤꯠꯁꯨ ꯌꯥꯝ ꯅꯨꯡꯉꯥꯏꯔꯦ ꯑꯗꯨꯒꯤ ꯃꯔꯝ ꯑꯣꯏꯅ ꯑꯩꯈꯣꯏ ꯃꯌꯥꯝꯅ ꯀꯟꯅ ꯍꯣꯠꯅꯃꯤꯟꯅꯁꯤ ꯑꯩꯈꯣꯏ ꯄꯥꯝꯕꯤ ꯑꯃꯁꯤ ꯍꯦꯟꯅ ꯀꯃꯥꯏꯅ ꯆꯥꯎꯅ ꯌꯣꯛꯈꯠꯁꯤꯔꯥ ꯀꯟꯅ ꯀꯃꯥꯏꯅ ꯌꯣꯛꯈꯠꯀꯦꯔꯥ ꯍꯥꯏꯕ ꯑꯁꯤ ꯋꯥꯈꯜꯁꯤ ꯃꯌꯥꯝꯅ ꯄꯨꯕꯤꯌꯨ ꯃꯁꯤ ꯌꯣꯛꯈꯠꯀꯗꯧꯔꯤꯕꯁꯤ ꯎ ꯄꯥꯝꯕꯤ ꯑꯃ ꯑꯩꯈꯣꯏ ꯁꯦꯔꯤꯀꯜꯆꯔ ꯍꯣꯔꯇꯤꯀꯜꯆꯔꯗꯒꯤ ꯅꯠꯇ꯭ꯔꯒꯅ ꯑꯩꯈꯣꯏ ꯐꯣꯔꯦꯁ ꯗꯤꯄꯥꯔꯠꯃꯦꯟꯗꯒꯤ ꯑꯩꯈꯣꯏꯕꯨ ꯎ ꯄꯥꯝꯕꯤ ꯄꯤꯕ ꯈꯣꯠꯄ ꯇꯧꯕ ꯃꯇꯝꯁꯤꯗ ꯑꯩꯈꯣꯏꯅ ꯆꯦꯛꯁꯤꯟꯗꯅ ꯎ ꯄꯥꯝꯕꯤꯁꯤ ꯑꯩꯈꯣꯏ ꯐꯪꯉꯦ ꯍꯥꯏꯅ ꯄꯪꯊꯥ ꯊꯥꯕ ꯄꯪꯊꯥ ꯄꯪꯇꯧ ꯇꯧꯕ ꯃꯁꯤꯁꯦ ꯑꯩꯈꯣꯏ ꯌꯥꯗꯦ ꯀꯅꯥꯒꯨꯝꯕꯁꯨ ꯃꯁꯤꯒꯨꯝꯕ ꯇꯧꯗꯅꯤꯉꯥꯏꯒꯤ ꯑꯩꯈꯣꯏ ꯍꯣꯠꯅꯁꯦ ꯑꯗꯨꯒ ꯃꯁꯤ ꯄꯥꯝꯕꯤ ꯑꯃꯃ ꯑꯩꯈꯣꯏ ꯐꯪꯕ ꯈꯣꯠꯄ ꯇꯧꯕ ꯃꯇꯝꯁꯤꯗ ꯑꯩꯈꯣꯏꯅ ꯀꯃꯥꯏꯅ ꯃꯥꯕꯨ ꯌꯣꯛꯈꯠꯀꯅꯤ ꯀꯃꯥꯏꯅ ꯃꯥꯕꯨ ꯆꯥꯎꯅ ꯃꯄꯨꯡ ꯐꯥꯅ ꯌꯣꯛꯈꯠꯀꯅꯤ ꯍꯥꯏꯕ ꯑꯩꯈꯣꯏ ꯃꯌꯥꯝꯗ ꯋꯥꯈꯜ ꯈꯟꯃꯤꯟꯅꯁꯦ ꯃꯁꯤꯕꯨ ꯍꯤꯗꯥꯛ ꯇꯧꯕ ꯍꯥꯔꯃꯣꯟ ꯍꯥꯏꯕ ꯍꯤꯗꯥꯛ ꯅꯠꯇ꯭ꯔꯒ ꯔꯥꯎꯟ ꯑꯞ ꯍꯔꯕꯤꯁꯥꯏꯠ ꯍꯥꯏꯕ ꯃꯁꯤꯒꯨꯝꯕ ꯍꯤꯗꯥꯛꯁꯤ ꯀꯥꯞꯂꯤꯕꯗꯤ ꯄꯥꯝꯕꯤꯁꯤ ꯀꯔꯤ ꯍꯤꯗꯥꯛ ꯍꯥꯞꯄꯗ ꯆꯥꯎꯈꯠꯂꯦ ꯀꯔꯤ ꯄꯥꯝꯕꯤ ꯇꯧꯕꯗ ꯇꯧꯕꯅꯤ ꯑꯗ ꯃꯥꯒꯤ ꯁꯔꯥꯎꯟꯗꯤꯡꯗ ꯃꯆꯥ ꯃꯆꯥꯁꯤꯡ ꯂꯩꯔꯕ ꯀꯥꯅꯗꯕ ꯅꯥꯄꯤ ꯅꯥꯄꯤ ꯑꯗꯨ ꯑꯗꯥ ꯁꯦꯡꯗꯣꯛꯂꯒ ꯍꯦꯟꯅ ꯁꯦꯡꯗꯣꯛꯂꯒ ꯎꯁꯤ ꯍꯦꯟꯅ ꯌꯣꯛꯈꯠꯂꯕꯗꯤ ꯑꯩꯈꯣꯏ ꯎꯁꯤ ꯌꯥꯝ ꯀꯥꯅꯩ ꯎꯁꯤ ꯑꯩꯈꯣꯏꯒꯤꯗꯃꯛꯇ ꯏꯪꯕ ꯈꯣꯠꯄꯁꯨ ꯑꯩꯈꯣꯏꯗ ꯌꯥꯝ ꯏꯪꯕ ꯈꯣꯠꯄ ꯑꯁꯤꯕꯨꯁꯤ ꯎꯗꯒꯤ ꯊꯣꯛꯂꯛꯄꯅꯤ ꯑꯗ ꯏꯁꯤꯡ ꯃꯌꯥꯝꯁꯤ ꯎꯗꯒꯤ ꯊꯣꯛꯂꯛꯄꯅꯤ ꯑꯗꯨꯒꯤ ꯃꯔꯝ ꯑꯣꯏꯅ ꯃꯌꯥꯝꯅ ꯃꯁꯤ ꯆꯦꯛꯁꯤꯜꯂꯒ ꯎ ꯄꯥꯝꯕꯤꯁꯤꯡꯁꯤ ꯑꯩꯈꯣꯏꯅ ꯌꯦꯡꯂꯒ ꯆꯦꯛꯁꯤꯟꯗꯅ ꯑꯩꯈꯣꯏꯅ ꯄꯪꯌꯥꯟ ꯌꯥꯟꯊꯠꯄ ꯄꯪꯇꯧ ꯇꯧꯕ ꯈꯣꯠꯄ ꯑꯁꯤꯗ ꯑꯩꯈꯣꯏꯒꯤ ꯑꯁꯣꯡ ꯑꯁꯣꯡꯕ ꯑꯩꯈꯣꯏꯒꯤ ꯑꯁꯣꯏꯕ ꯑꯩꯈꯣꯏꯒꯤ ꯑꯋꯥꯠꯄ ꯃꯌꯥꯝꯁꯤ ꯁꯤꯗꯒꯤ ꯊꯣꯛꯂꯛꯄꯅꯤ ꯑꯗꯨꯒꯤ ꯃꯔꯝ ꯑꯣꯏꯅ ꯃꯌꯥꯝꯅ ꯎ ꯄꯥꯝꯕꯤꯁꯤꯡꯁꯤ ꯐꯖꯅ ꯌꯣꯛꯁꯦ ꯐꯖꯅ ꯌꯦꯡꯁꯦ ꯐꯖꯅ ꯆꯦꯛꯁꯤꯟꯁꯦ ꯎ ꯄꯥꯝꯕꯤ ꯃꯁꯤ ꯄ꯭ꯂꯥꯟꯁꯤꯡꯁꯤ ꯑꯩꯈꯣꯏꯗꯧꯅ ꯌꯥꯝ ꯀꯥꯅꯩ ꯍꯥꯏꯕ ꯃꯌꯥꯝꯅ ꯂꯧꯁꯦ ꯃꯁꯤ ꯂꯧꯕꯒ ꯂꯧꯕꯒ ꯂꯣꯏꯅꯅ ꯑꯩꯈꯣꯏꯅ ꯊꯥꯁꯨ ꯊꯥꯁꯦ ꯌꯦꯟꯁꯨ ꯌꯦꯟꯁꯦ ꯀꯤꯌꯥꯔꯁꯨ ꯇꯧꯁꯦ ꯃꯁꯤꯒꯤ ꯃꯔꯝ ꯑꯣꯏꯅ ꯅꯨꯡꯁꯤꯠ ꯑꯐꯕ ꯂꯥꯛꯄꯁꯨ ꯎꯗꯒꯤ ꯂꯥꯛꯄꯅꯤ ꯏꯁꯤꯡ ꯑꯐꯕ ꯂꯥꯛꯄꯁꯨ ꯎꯗꯒꯤ ꯂꯥꯛꯄꯅꯤ ꯑꯗ ꯃꯌꯥꯝ ꯅꯨꯡꯉꯥꯏꯕꯁꯨ ꯎ ꯄꯥꯝꯕꯤ ꯀꯌꯥ ꯂꯩꯔꯕꯗꯤ ꯑꯩꯈꯣꯏ ꯏꯪꯕ ꯈꯣꯠꯄ ꯃꯌꯥꯝꯁꯨ ꯑꯩꯈꯣꯏ ꯅꯨꯡꯉꯥꯏꯕꯅꯤ ꯑꯗꯨꯒꯤ ꯃꯔꯝ ꯑꯣꯏꯅ ꯃꯌꯥꯝꯅ ꯃꯁꯤꯕꯨ ꯆꯦꯛꯁꯤꯜꯂꯒ ꯃꯁꯤꯕꯨꯁꯤ ꯑꯩꯈꯣꯏ ꯊꯧꯔꯥꯡ ꯇꯧꯔꯒ ꯂꯥꯛꯀꯗꯕ ꯃꯇꯝ ꯂꯥꯛꯀꯗꯕ ꯅꯨꯃꯤꯠꯁꯤꯗ ꯈꯪꯗꯕ ꯃꯤꯁꯤꯡꯗꯁꯨ ꯑꯩꯈꯣꯏ ꯃꯌꯥꯝꯅ ꯈꯪꯂꯤꯕ ꯃꯤꯁꯤꯡꯅ ꯇꯥꯛꯄꯤꯁꯦ ꯄ꯭ꯂꯥꯟꯁꯀꯤ ꯃꯔꯝꯗ ꯃꯁꯤ ꯃꯌꯥꯝꯁꯤ ꯑꯩ ꯃꯌꯥꯝꯗ ꯍꯥꯏꯅꯤꯡꯕꯗꯤ ꯍꯥꯏꯔꯤꯕ ꯃꯌꯥꯝ ꯑꯁꯤ ꯃꯌꯥꯝꯁꯤ ꯃꯌꯥꯝꯅ ꯆꯨꯝꯃꯦ ꯆꯨꯝꯗꯦ ꯍꯥꯏꯕ ꯂꯧꯔꯒ ꯌꯦꯡꯂꯒ ꯀꯌꯥꯝꯅ ꯌꯣꯛꯂꯒ ꯐꯖꯅ ꯌꯦꯡꯁꯤꯜꯂꯒ ꯐꯖꯅ ꯆꯦꯛꯁꯤꯟꯅ ꯑꯩꯈꯣꯏ ꯇꯧꯁꯦ ꯍꯥꯏꯕ ꯃꯌꯥꯝꯗ ꯑꯩ ꯄ꯭ꯂꯥꯟꯁꯀꯤ ꯃꯔꯝꯗ ꯕ꯭ꯔꯤꯐꯂꯤ ꯑꯩꯅ ꯌꯥꯝ ꯁꯣꯔꯠ ꯑꯣꯏꯅ ꯍꯥꯏꯔꯤꯕ ꯃꯁꯤꯁꯤ ꯃꯌꯥꯝꯅ ꯑꯟꯗꯔꯁꯇꯦꯟꯗꯤꯡ ꯑꯃ ꯂꯩꯕꯤꯌꯨ ꯍꯥꯏꯕ ꯃꯌꯥꯝꯗ ꯈꯪꯍꯟꯖꯕꯅꯤ ꯊꯦꯡꯛ ꯌꯨ ꯑꯣꯜ